ꯑꯩ ꯑꯗꯨꯝ ꯏꯁꯩ ꯇꯥꯕꯁꯦ ꯑꯗꯨꯝ ꯄꯥꯝꯖꯩ ꯃꯔꯨꯑꯣꯏꯅ ꯃꯅꯤꯄꯨꯔꯤꯒꯤ ꯑꯔꯤꯕ ꯏꯁꯩꯅꯆꯤꯡꯕ ꯑꯩ ꯌꯥꯝ ꯇꯣꯏꯅ ꯇꯥꯖꯩ ꯑꯩꯅ ꯈ꯭ꯋꯥꯏꯗꯩ ꯄꯥꯝꯖꯕꯗꯤ ꯈꯨꯟ ꯖꯣꯏꯀꯨꯃꯥꯔ ꯄꯍꯥꯔꯤ ꯅꯕꯆꯟꯗ꯭ꯔ ꯑꯁꯤꯅꯆꯤꯡꯕ ꯑꯩ ꯌꯥꯝ ꯄꯥꯝꯖꯩ ꯑꯗꯨ ꯃꯈꯣꯏꯒꯤ ꯏꯁꯩꯁꯤ ꯑꯩ ꯑꯗꯨꯝ ꯃꯔꯛ ꯃꯔꯛꯇ ꯑꯗꯨꯝ ꯑꯩ ꯏꯁꯩꯁꯤꯡꯁꯤ ꯇꯥꯖꯩ